ꯍꯜꯂꯣ ꯑꯥ ꯃꯥꯟꯅꯦ ꯑꯥ ꯌꯥꯅꯤ ꯌꯥꯅꯤ ꯀꯔꯤ ꯂꯝꯗꯒꯤ ꯑꯣꯏꯗꯣꯏꯅꯣ ꯑꯣ ꯌꯥꯅꯤꯌꯦ ꯑꯗꯨ ꯀꯔꯤ ꯀꯝꯄ꯭ꯂꯦꯟꯅꯣ

ꯍꯣ ꯑꯗꯨꯗꯤ ꯑꯩ ꯑꯦꯐ ꯑꯥꯏ ꯑꯥꯥꯔ ꯑꯃ ꯄꯥꯟꯕꯤꯔꯒꯦ ꯑꯗꯣ ꯍꯣꯔꯦꯟ ꯉꯥꯍꯥꯛꯇꯪ ꯂꯥꯛꯑꯣ ꯄꯨꯂꯤꯁ ꯁ꯭ꯇꯦꯁꯟ ꯐꯥꯎꯇꯪ ꯑꯗꯨꯒ ꯁꯤ ꯁꯤ ꯇꯤ ꯚꯤ ꯀꯦꯃꯦꯔꯥꯒꯤ ꯐꯨꯇꯦꯖ ꯑꯗꯨ ꯀꯣꯄꯤ ꯑꯃꯇꯪ ꯌꯥꯎꯕꯤꯔꯛꯑꯣ ꯑꯗꯨꯒ ꯑꯩ ꯐꯖꯅ ꯊꯤꯒꯠꯆꯖꯔꯒꯦ ꯑꯣ ꯍꯌꯦꯡ ꯌꯧꯊꯕꯤꯔꯅꯣ ꯍꯣꯔꯦꯟ ꯂꯥꯛꯄꯤꯔꯣ ꯑꯥ ꯍꯣꯏ ꯍꯣꯏ